ꯍꯛꯆꯥꯡ ꯐꯕꯁꯤꯁꯨ ꯁꯥꯟꯅꯔꯣꯏ ꯃꯈꯜ ꯑꯃꯅꯤ ꯍꯥꯏꯕꯗꯤ ꯁꯥꯟꯅꯕꯁꯤꯅ ꯀꯥꯟꯅ ꯍꯟꯕꯒꯤ ꯆꯥꯡꯁꯦ ꯍꯛꯆꯥꯡ ꯀꯥꯟꯅꯍꯜꯂꯤ ꯍꯛꯆꯥꯡ ꯆꯥꯎꯈꯠꯂꯝꯕꯁꯨ ꯂꯨꯝꯃꯝꯕꯁꯨ ꯁꯥꯟꯅꯕ ꯑꯣꯏꯕꯇꯥꯔꯒꯗꯤ ꯌꯥꯡꯊꯣꯛꯍꯜꯂꯤ ꯆꯦꯟ ꯆꯣꯡꯗꯅ ꯇꯧꯕꯅꯤꯅ ꯍꯛꯆꯥꯡ ꯐ꯭ꯔꯤꯗꯝꯗ ꯂꯩꯍꯜꯂꯤ ꯋꯥꯈꯜ ꯅꯨꯡꯉꯥꯏꯍꯜꯂꯤ ꯇꯨꯝꯕ ꯅꯨꯡꯉꯥꯏꯍꯜꯂꯤ ꯁꯥꯟꯅꯕꯅꯤꯅ ꯑꯗꯨꯗꯩ ꯁꯥꯟꯅꯗ꯭ꯔꯒꯗꯤ ꯑꯑꯣꯟꯕ ꯋꯥꯈꯜꯗꯒꯤ ꯁꯦꯔꯥꯟꯅꯕ ꯃꯌꯥꯝ ꯑꯃ ꯂꯥꯛꯏ ꯅꯤꯁꯥ ꯆꯥꯕꯒꯤ ꯋꯥꯈꯜꯗ ꯂꯥꯛꯏ ꯁꯥꯟꯅꯔꯣꯏ ꯑꯃ ꯂꯩꯇꯕ ꯑꯣꯏꯕ ꯇꯥꯔꯒꯗꯤ ꯅꯤꯁꯥꯗ ꯇꯥꯎꯔꯒ ꯂꯩꯒꯅꯤ ꯁꯥꯟꯅꯕ ꯑꯃ ꯂꯩꯕ ꯑꯣꯏꯕ ꯇꯥꯔꯒꯗꯤ ꯅꯤꯁꯥꯒꯤ ꯋꯥꯈꯜ ꯈꯜꯂꯣꯏ ꯀꯔꯤꯒꯨꯝꯕ ꯃꯥꯒꯤ ꯇꯥꯏꯃꯤꯡꯗꯨ ꯁꯥꯟꯅꯕꯒꯤ ꯇꯥꯏꯃꯤꯡꯗꯨ ꯍꯦꯛ ꯌꯧꯕ ꯃꯇꯝꯗ ꯑꯦ ꯑꯩ ꯁꯥꯟꯅꯕ ꯃꯇꯝ ꯑꯣꯏꯔꯦ ꯑꯗꯨꯅ ꯑꯩ ꯁꯥꯟꯅꯕ ꯆꯠꯇꯕ ꯌꯥꯗꯦ ꯍꯥꯏꯕ ꯋꯥꯈꯜꯗꯒꯤ ꯅꯤꯁꯥꯗꯨ ꯊꯥꯗꯣꯛꯑꯝꯃꯒ ꯆꯠꯀꯅꯤ ꯀꯔꯤꯒꯨꯝꯕ ꯁꯥꯟꯅꯔꯣꯏ ꯍꯥꯏꯔꯤꯕ ꯃꯐꯝ ꯑꯗꯨ ꯁꯥꯟꯅꯗꯕ ꯂꯩꯇꯕ ꯑꯣꯏꯕ ꯇꯥꯔꯒꯗꯤ ꯃꯥ ꯅꯤꯁꯥꯅ ꯍꯦꯟꯒꯠꯀꯅꯤ ꯑꯗꯨꯅ ꯁꯥꯟꯅꯕ ꯑꯁꯤꯁꯨ ꯏꯁꯥꯒꯤ